ꯁꯦꯟꯊꯣꯛ ꯂꯩꯕ ꯃꯍꯩ ꯃꯔꯣꯡ ꯑꯩꯈꯣꯏꯒꯤ ꯆꯦꯡ ꯆꯥꯛꯍꯥꯎ ꯁꯦꯝ ꯀꯣꯝꯂꯥ ꯂꯐꯣꯏ ꯑꯪꯒꯨꯔꯒꯨꯝꯕ ꯑꯗꯨꯒ ꯑꯩꯈꯣꯏꯒꯤ ꯁꯦꯟꯊꯣꯛ ꯂꯩꯇꯕꯁꯤꯡ ꯑꯁꯤꯅ ꯑꯩꯈꯣꯏꯒꯤ ꯍꯪꯒꯥꯝ ꯒꯨꯝꯕ ꯁꯧꯒ꯭ꯔꯤꯒꯨꯝꯕ ꯂꯥꯐꯨꯒꯨꯝꯕ ꯑꯗꯒꯤ ꯑꯩꯈꯣꯏꯒꯤ ꯐꯗꯤꯒꯣꯝꯒꯨꯝꯕ ꯑꯁꯤꯅ ꯆꯤꯡꯕ